ꯑꯩꯒꯤ ꯍꯤꯡꯕꯒꯤ ꯂꯝꯕꯤꯁꯤꯗ ꯅꯣꯡꯃꯒꯤ ꯆꯪꯗ꯭ꯔꯕ ꯌꯥꯗ꯭ꯔꯕ ꯄꯣꯠꯂꯝꯁꯤꯡꯒꯤ ꯃꯅꯨꯡꯁꯤꯗ ꯏꯂꯦꯛꯇ꯭ꯔꯤꯛꯁꯤꯇꯤ ꯍꯥꯏꯕꯁꯤꯁꯨ ꯑꯃꯅꯤ ꯍꯥꯏꯕꯗꯤ ꯃꯩꯁꯤ ꯌꯥꯎꯗꯕ ꯇꯥꯔꯒꯗꯤ ꯃꯤꯑꯣꯏ ꯈꯨꯗꯤꯡꯃꯛꯁꯤ ꯍꯤꯡꯕꯗ ꯌꯥꯝ ꯋꯥꯅꯔꯝꯒꯅꯤ ꯍꯥꯏꯕ ꯇꯥꯏ ꯍꯥꯏꯕꯗꯤ ꯍꯤꯡꯕꯗ ꯅꯣꯡꯃꯒꯤ ꯃꯩ ꯍꯥꯏꯕꯁꯤ ꯅꯨꯃꯤꯗꯥꯡ ꯍꯦꯛ ꯅꯨꯃꯤꯠ ꯇꯥꯔꯛꯄꯒꯗꯤ ꯃꯩꯒꯤ ꯃꯩꯒꯤ ꯚꯦꯂꯨ ꯍꯥꯏꯕꯁꯦ ꯌꯥꯝꯅ ꯂꯩ ꯑꯁꯤꯗꯁꯨ ꯅꯠꯇꯅ ꯃꯩꯅ ꯁꯤꯖꯤꯟꯅꯔꯤꯕ ꯄꯣꯠꯂꯝꯁꯤꯡ ꯑꯁꯤ ꯑꯁꯨꯛꯀꯤ ꯃꯇꯤꯛ ꯌꯥꯝꯈꯔꯦ ꯁꯝꯅ ꯍꯥꯏꯔꯕꯗ ꯑꯩꯈꯣꯏꯅ ꯐꯤ ꯁꯨꯕꯗ ꯁꯤꯖꯤꯟꯅꯔꯤꯕ ꯋꯥꯁꯤꯡ ꯃꯦꯆꯤꯟ ꯐ꯭ꯔꯤꯖ ꯇꯤꯚꯤ ꯈꯨꯗꯤꯡꯃꯛꯁꯤ ꯏꯂꯦꯛꯇ꯭ꯔꯤꯛꯁꯤꯇꯤꯒꯤ ꯃꯥꯏꯒꯤ ꯃꯥꯒꯤ ꯃꯈꯥ ꯄꯣꯟꯕ ꯉꯥꯛꯇꯅꯤ ꯃꯩ ꯌꯥꯎꯗ ꯇꯥꯔꯒꯗꯤ ꯑꯩꯈꯣꯏꯁꯤ ꯌꯥꯝ ꯋꯥꯒꯅꯤ ꯑꯁꯤꯗ ꯅꯠꯇꯅ ꯑꯩꯅ ꯍꯤꯡꯕꯒꯤ ꯂꯝꯕꯤꯗ ꯑꯩꯅ ꯍꯧꯖꯤꯛ ꯑꯦꯂꯦꯛꯇ꯭ꯔꯤꯛꯀꯤ ꯃꯦꯆꯤꯟ ꯀꯣꯟ ꯑꯃ ꯂꯩꯖꯔꯦ ꯑꯗꯨꯗ ꯃꯩ ꯀꯔꯤꯒꯨꯝꯕ ꯃꯩꯁꯤ ꯂꯥꯛꯇꯕ ꯇꯥꯔꯒꯗꯤ ꯃꯦꯆꯤꯟ ꯑꯁꯤꯁꯨ ꯁꯤꯖꯤꯟꯅꯕ ꯌꯥꯔꯣꯏꯗꯣꯏꯕꯅꯤ ꯑꯩꯒꯤ ꯍꯥꯏꯗꯤ ꯁꯦꯟ ꯇꯥꯟꯕꯒꯤ ꯂꯝꯕꯤꯁꯤꯗꯁꯨ ꯑꯄꯟꯕ ꯑꯣꯏꯒꯗꯣꯔꯤꯕꯅꯤ ꯑꯩꯉꯣꯟꯗ ꯑꯁꯨꯛꯀꯤ ꯃꯇꯤꯛ ꯋꯥꯅ ꯑꯩꯅ ꯇꯧꯖꯔꯤꯕ ꯊꯕꯛ ꯑꯁꯤꯗ ꯃꯩꯁꯤꯅ ꯌꯥꯎꯗꯕ ꯇꯥꯔꯒꯗꯤ ꯌꯥꯝꯅ ꯋꯥꯅ ꯄꯩꯁꯥ ꯄꯩꯁꯥ ꯍꯥꯏꯕꯁꯦ ꯂꯥꯛꯇꯅ ꯂꯩꯒꯗꯣꯔꯤꯕꯅꯤ ꯑꯗꯨꯅ ꯃꯩꯁꯤ ꯑꯩꯒꯤ ꯍꯤꯡꯕꯒꯤ ꯂꯝꯕꯤꯗꯗꯤ ꯌꯥꯝ ꯇꯉꯥꯏꯐꯗꯅ ꯆꯪꯗ꯭ꯔꯕ ꯌꯥꯗ꯭ꯔꯕ ꯑꯃꯅꯤ ꯍꯥꯏꯅ ꯍꯥꯏꯖꯅꯤꯡꯉꯤ ꯑꯗꯨꯒ ꯑꯩꯅ ꯃꯩꯁꯤ ꯌꯥꯎꯗꯕꯗ ꯂꯥꯛꯇꯕꯗ ꯃꯇꯝꯗ ꯑꯩꯉꯣꯟꯗ ꯁꯣꯛꯄ ꯍꯥꯏꯕꯁꯤ ꯍꯥꯏꯗꯤ ꯑꯁꯨꯛꯀꯤ ꯃꯇꯤꯛ ꯁꯣꯛꯈ꯭ꯔꯦ ꯍꯥꯏꯕ ꯇꯥꯏ ꯍꯥꯏꯗꯤ ꯍꯦꯛ ꯃꯩꯁꯤ ꯂꯥꯛꯇꯕ ꯃꯇꯝꯗꯗꯤ ꯑꯩꯅ ꯉꯁꯤꯒꯤ ꯑꯩꯒꯤ ꯍꯥꯏꯗꯤ ꯑꯩꯒꯤ ꯊꯕꯛ ꯑꯣꯏꯔꯤꯕ ꯐꯤꯁꯤ ꯀꯩꯅꯣꯁꯤ ꯃꯦꯆꯤꯟ ꯑꯁꯤ ꯁꯥꯗꯕ ꯇꯥꯔꯒꯗꯤ ꯑꯩꯉꯣꯟꯗ ꯌꯥꯝꯅ ꯑꯋꯥꯠꯄ ꯍꯥꯏꯗꯨꯃꯗꯤ ꯑꯣꯏꯔꯅꯤ ꯉꯁꯤꯒꯤ ꯉꯁꯤ ꯑꯃ ꯃꯩ ꯂꯥꯛꯇꯕ ꯍꯥꯏꯕ ꯃꯇꯝꯁꯤꯗ ꯑꯩꯉꯣꯟꯗ ꯌꯥꯝꯅ ꯑꯩꯒꯤ ꯁꯤꯟꯐꯝꯁꯤꯗꯁꯨ ꯑꯩꯉꯣꯟꯗ ꯂꯦꯞꯄꯅꯤ ꯑꯁꯤꯅ ꯑꯩꯅ ꯄꯨꯊꯣꯛꯅꯤꯡꯉꯤꯕ ꯄꯣꯠ ꯆꯩꯁꯤꯡ ꯑꯗꯣ ꯐꯪꯕꯁꯨ ꯉꯝꯃꯔꯣꯏ ꯑꯗꯨꯒ ꯑꯩꯉꯣꯟꯗꯁꯨ ꯌꯥꯝꯅ ꯑꯋꯥꯕ ꯍꯥꯏꯕꯗꯨ ꯑꯗꯨ ꯑꯣꯏꯒꯅꯤ ꯃꯩ ꯂꯥꯛꯇꯕ ꯃꯇꯝꯗ ꯑꯇꯣꯞꯄ ꯃꯩ ꯁꯤꯖꯤꯟꯅꯕꯩ ꯃꯩ ꯁꯤꯖꯤꯟꯅꯕ ꯍꯥꯏꯕꯁꯤ ꯍꯣꯏ ꯍꯧꯖꯤꯛꯇꯤ ꯑꯔꯩꯕ ꯀꯥꯡꯕꯨꯃꯈꯩꯅ ꯏꯟꯚꯥꯏꯇꯔ ꯑꯗꯒꯤ ꯑꯗꯒꯤ ꯀꯩꯅꯣ ꯁꯣꯂꯥꯔ ꯂꯦꯝꯒꯨꯝꯕ ꯁꯤꯖꯤꯟꯅꯔꯝꯒꯅꯤ ꯑꯗꯨ ꯂꯥꯏꯔ ꯂꯩꯇꯕꯁꯤꯡꯗꯗꯤ ꯍꯥꯏꯗꯤ ꯀꯦꯟꯗꯜ ꯊꯥꯟꯗꯨꯅ ꯑꯗꯩꯗꯤ ꯂꯥꯇꯦꯟ ꯊꯥꯟꯗꯨꯅ ꯁꯤꯖꯤꯟꯅꯔꯤꯕ ꯉꯥꯛꯇꯅꯤ ꯑꯗꯨꯅ ꯃꯩ ꯌꯥꯎꯗꯕꯁꯦ ꯃꯤꯑꯣꯏꯕꯁꯤꯗ ꯁꯨꯡꯌꯥꯃꯛ ꯌꯥꯗꯦ ꯑꯗꯨꯅ ꯃꯩꯁꯤ ꯌꯥꯝꯅ ꯃꯔꯨꯑꯣꯏ ꯍꯥꯏꯕꯁꯤꯃꯗꯤ ꯍꯥꯏꯖꯅꯤꯡꯉꯤ ꯃꯁꯤꯗ ꯃꯤꯌꯥꯝꯒꯤ